ꯑꯥ ꯍꯜꯂꯣ

ꯑꯥ ꯃꯥꯅꯤ ꯑꯗꯨ ꯀꯔꯤ ꯄꯥꯝꯕꯤꯕ ꯑꯥ ꯑꯥ ꯐꯪꯕꯤꯒꯅꯤ ꯑꯗꯣ ꯑꯣꯖꯥꯅ ꯀꯔꯝꯕ ꯃꯈꯜꯒꯤ ꯄꯥꯝꯕꯤꯕꯅꯣꯗꯣ ꯑꯗꯨꯝ ꯂꯥꯛꯄ ꯌꯥꯅꯤ ꯑꯣꯖꯥꯅ ꯀꯔꯝꯕ ꯃꯈꯟꯒꯤ ꯄꯥꯝꯕꯤꯔꯤꯅꯣ

ꯑꯣ ꯐꯔꯦ ꯐꯔꯦ ꯑꯗꯨꯗꯤ ꯂꯥꯛꯄꯤꯌꯨ ꯑꯣ ꯐꯔꯦ ꯐꯔꯦ ꯉꯁꯤ ꯑꯗꯨꯝ ꯂꯥꯛꯄꯤꯔꯣ ꯌꯥꯔꯦ